ꯑꯩꯈꯣꯏꯒꯤ ꯖꯤꯜꯂꯥꯗ ꯂꯥꯏ ꯈꯨꯔꯨꯝꯐꯝ ꯈꯔ ꯍꯥꯏꯔꯒꯗꯤ ꯏꯕꯨꯗꯧ ꯈꯝꯂꯥꯡꯕ ꯀꯣꯂꯨꯞ ꯑꯅꯤ ꯋꯥꯏꯔꯤꯒꯤ ꯏꯕꯨꯗꯧ ꯈꯝꯂꯥꯡꯕ ꯑꯗꯨꯒ ꯈꯨꯂꯦꯝꯒꯤ ꯏꯕꯨꯗꯧ ꯈꯝꯂꯥꯡꯕ ꯑꯅꯤꯁꯤꯅ ꯈ꯭ꯋꯥꯏꯗꯒꯤ ꯆꯥꯎꯋꯤ ꯑꯗꯨꯒ ꯏꯕꯨꯗꯧ ꯎꯔꯤꯝ ꯅꯤꯡꯊꯧ ꯍꯥꯏꯗꯅ ꯑꯃꯁꯨ ꯂꯩ ꯏꯕꯧꯗꯧ ꯎꯔꯤꯝ ꯅꯤꯡꯊꯧꯁꯤꯅ ꯑꯩꯈꯣꯏꯒꯤ ꯂꯩꯀꯥꯏꯒꯤ ꯂꯥꯏꯅꯤ ꯑꯗꯨꯒ ꯈꯔ ꯆꯠꯂꯒ ꯃꯃꯥꯡꯂꯣꯝꯗ ꯅꯔꯁꯤꯡꯍ ꯑꯃꯁꯨ ꯂꯩ ꯃꯐꯝꯁꯤꯡꯁꯤꯗ ꯑꯩꯈꯣꯏꯅ ꯃꯔꯨ ꯑꯣꯏꯅ ꯂꯥꯏ ꯈꯨꯔꯨꯝꯕ ꯆꯠꯅꯩ ꯑꯗꯨꯒ ꯂꯥꯏ ꯍꯔꯥꯎꯕ ꯍꯥꯏꯔꯤꯕꯁꯦ ꯑꯩꯈꯣꯏ ꯈꯨꯟꯒꯤ ꯈ꯭ꯋꯥꯏꯗꯒꯤ ꯆꯥꯎꯕ ꯀꯨꯝꯍꯩ ꯑꯃꯅꯤ ꯍꯥꯏꯕ ꯇꯏ ꯑꯗꯨꯒ ꯃꯇꯝ ꯑꯁꯤꯗ ꯀꯔꯤ ꯇꯧꯏ ꯍꯥꯏꯕ ꯃꯇꯝꯗ ꯑꯩꯈꯣꯏꯒꯤ ꯖꯤꯜꯂꯥ ꯑꯁꯤ ꯅꯠꯇ꯭ꯔꯒꯅ ꯑꯩꯈꯣꯏꯒꯤ ꯂꯩꯐꯝ ꯀꯛꯆꯤꯡ ꯑꯁꯤ ꯁꯤꯒꯤꯗꯃꯛꯇ ꯑꯩꯈꯣꯏꯅ ꯊꯧꯅꯤꯖꯕꯅꯤ ꯑꯩꯈꯣꯏꯒꯤ ꯑꯁꯤ ꯆꯥꯍꯣꯡ ꯉꯥꯍꯣꯡꯅꯕ ꯑꯗꯒꯤ ꯑꯐꯕꯗ ꯄꯨꯔꯛꯅꯕ ꯑꯩꯈꯣꯏꯅ ꯂꯥꯏꯁꯤꯡꯁꯤꯕꯨ ꯍꯔꯥꯎꯔꯒ ꯖꯒꯣꯏ ꯈꯨꯠꯊꯦꯛ ꯇꯝꯂꯒ ꯑꯩꯈꯣꯏꯅ ꯂꯥꯏ ꯑꯁꯤꯒꯤ ꯊꯧꯒꯜ ꯇꯧꯖꯩ ꯑꯁꯤ ꯂꯣꯏꯔꯕ ꯃꯇꯨꯡꯗ ꯑꯩꯈꯣꯏꯅ ꯂꯥꯏꯁꯤ ꯂꯣꯏꯁꯤꯜꯂꯒ ꯂꯥꯏ ꯍꯔꯥꯎꯕ ꯀꯨꯝꯍꯩ ꯑꯁꯤ ꯂꯣꯏꯁꯤꯜꯂꯤ ꯑꯗꯨꯒ ꯑꯩꯈꯣꯏꯒꯤ ꯈꯨꯟꯒꯤ ꯑꯩꯈꯣꯏꯒꯤ ꯃꯐꯝ ꯑꯁꯤꯒꯤ ꯑꯩꯈꯣꯏꯒꯤ ꯃꯩꯇꯩ ꯀꯜꯆꯔꯒꯤ ꯑꯣꯏꯅ ꯈ꯭ꯋꯥꯏꯗꯒꯤ ꯆꯥꯎꯕ ꯐꯦꯁꯇꯤꯚꯦꯜ ꯑꯃ ꯑꯣꯏꯅ ꯍꯥꯏꯔꯒꯗꯤ ꯅꯤꯉꯣꯜ ꯆꯥꯛꯀꯧꯕ ꯑꯁꯤꯅ ꯈ꯭ꯋꯥꯏꯗꯒꯤ ꯆꯥꯎꯅ ꯂꯧꯖꯩ ꯑꯩꯒꯤ ꯃꯣꯠ ꯑꯣꯏꯅ